ꯆꯍꯤ ꯈꯔ ꯑꯁꯤꯗꯗꯤ ꯇꯨꯔꯤꯖꯝꯒꯤ ꯃꯇꯥꯡꯁꯤꯗꯗꯤ ꯈꯔ ꯐꯒꯠꯂꯕ꯭ꯔꯅ ꯈꯜꯂꯦ ꯍꯥꯏꯗꯤ ꯑꯩꯈꯣꯏ ꯃꯅꯤꯄꯨꯔꯒꯨꯝꯕ ꯏꯁꯇꯦꯠꯁꯤꯗꯗꯤ ꯂꯣꯛꯇꯥꯛ ꯂꯦꯛ ꯀꯩꯕꯨꯜ ꯂꯝꯖꯥꯎ ꯑꯗꯩꯗꯤ ꯃꯌꯥꯝ ꯑꯃ ꯂꯩꯈ꯭ꯔꯦ ꯁꯤ ꯂꯩꯕꯁꯤꯅ ꯃꯔꯝ ꯑꯣꯏꯔꯒ ꯍꯥꯏꯗꯤ ꯑꯩꯈꯣꯏꯒꯤ ꯁꯔꯀꯥꯔ ꯄꯥꯜꯂꯤꯕ ꯁꯥꯔꯀꯥꯔꯁꯤꯅꯁꯨ ꯃꯤꯠꯌꯦꯡ ꯆꯪꯕꯤꯔꯒ ꯍꯥꯏꯗꯤ ꯑꯇꯣꯞꯄ ꯏꯁꯇꯦꯠꯇꯒꯤ ꯂꯥꯛꯄ ꯃꯇꯝꯗ ꯃꯣꯏꯅ ꯂꯩꯅꯕ ꯂꯦꯐꯝ ꯆꯥꯐꯝ ꯍꯥꯏ ꯇꯥꯔꯦꯅꯦ ꯃꯣꯏ ꯇꯨꯔꯤꯖꯝ ꯇꯧ ꯂꯥꯛꯏꯕ ꯀꯥꯡꯕꯨꯁꯤ ꯁꯤꯒꯤꯁꯤꯒꯤ ꯅꯨꯡꯉꯥꯏꯅꯕ ꯍꯥꯏꯗꯤ ꯃꯣꯏꯒꯤ ꯐꯦꯁꯤꯂꯤꯇꯤ ꯑꯣꯏꯕ ꯄꯣꯠꯆꯩ ꯂꯣꯏ ꯐꯪꯍꯜꯂꯒ ꯌꯥꯝ ꯀꯩꯅꯣ ꯇꯧꯅ ꯑꯩꯈꯣꯏꯗ ꯌꯥꯝ ꯀꯔꯤ ꯍꯥꯏ ꯇꯥꯔꯦ ꯑꯗꯨꯃꯥꯏꯁꯨ ꯀꯩꯅꯣ ꯇꯧꯕꯤ ꯑꯗꯩꯗꯤ ꯑꯩꯒꯤ ꯑꯣꯏꯅꯗꯤ ꯁꯤꯒꯤ ꯄꯣꯠꯁꯤ ꯌꯥꯝ ꯀꯩꯅꯣ ꯇꯧꯋꯤ ꯐꯒꯠꯄ꯭ꯔꯥꯅꯁꯨ ꯈꯜꯂꯦ ꯑꯗꯨꯒ ꯑꯗꯩꯗꯤ ꯑꯩꯈꯣꯏꯒꯤ ꯐꯨꯔꯨꯞꯇ ꯃꯣꯏꯅꯅꯦ ꯑꯩꯈꯣꯏꯗ ꯀꯩꯁꯨꯝ ꯍꯥꯏꯗꯤ ꯃꯣꯏꯅ ꯑꯩꯈꯣꯏꯗ ꯆꯩꯊꯦꯡ ꯀꯩꯁꯨꯝ ꯄꯤꯕ ꯂꯩꯇꯦ ꯍꯥꯏꯗꯤ ꯃꯣꯏꯅ ꯂꯥꯛꯑꯒ ꯑꯩꯈꯣꯏꯒꯤ ꯑꯩꯈꯣꯏꯒꯤ ꯃꯅꯤꯄꯨꯔꯁꯤꯒꯤ ꯑꯣꯏꯕ ꯑꯩꯈꯣꯏꯒꯤ ꯍꯥꯏꯗꯤ ꯑꯩꯈꯣꯏꯒꯤ ꯆꯠꯅꯕꯤ ꯂꯣꯟ ꯑꯗꯩ ꯐꯤꯖꯦꯠ ꯆꯛꯆꯥ ꯑꯗꯩꯗꯤ ꯃꯌꯥꯝ ꯂꯩꯔꯦꯗꯅ ꯍꯥꯏꯗꯤ ꯍꯥꯏꯗꯤ ꯑꯩꯈꯣꯏꯒꯤ ꯃꯅꯤꯄꯨꯔꯒꯤ ꯍꯥꯏꯗꯤ ꯆꯤꯟꯖꯥꯛ ꯑꯣꯏꯔꯤꯕ ꯕꯣꯔꯥ ꯁꯤꯡꯖꯨ ꯑꯗꯩꯗꯤ ꯃꯣꯏꯗꯁꯨ ꯂꯣꯏꯅ ꯀꯩꯅꯣ ꯇꯧꯍꯜꯂꯒ ꯇꯦꯁ ꯇꯧꯍꯟꯕ ꯍꯥꯏ ꯇꯥꯔꯦ ꯇꯧꯍꯜꯂꯒ ꯑꯩꯈꯣꯏꯁꯤꯗ ꯀꯩ ꯍꯥꯏꯔꯒ ꯑꯩꯈꯣꯏꯒꯤ ꯃꯅꯤꯄꯨꯔꯁꯤꯗꯤ ꯁꯨꯒꯨꯃꯥꯏꯅ ꯃꯁꯥꯒꯤ ꯂꯩꯖꯕ ꯃꯁꯥꯒꯤ ꯍꯥꯏꯗꯤ ꯃꯁꯥꯒꯤ ꯐꯤꯖꯦꯠ ꯆꯛꯆꯥ ꯂꯩꯖꯕ ꯃꯁꯥꯒꯤ ꯆꯛꯆꯥ ꯇꯣꯉꯥꯟꯕ ꯂꯩꯖꯕ ꯑꯗꯩꯗꯤ ꯃꯁꯥꯒꯤ ꯃꯔꯣꯟ ꯇꯣꯉꯥꯟꯅ ꯂꯩꯖꯕ ꯏꯔꯣꯟ ꯏꯌꯦꯛ ꯇꯣꯉꯥꯟꯅ ꯂꯩꯖꯕ ꯖꯥꯇꯤ ꯃꯈꯜ ꯑꯃꯅꯦꯁꯨ ꯃꯣꯏꯅꯁꯨ ꯈꯪꯕꯤꯔꯦ ꯑꯗꯒꯤꯗꯤ ꯃꯣꯏꯅ ꯂꯥꯛꯄ ꯃꯇꯝꯗ ꯍꯥꯏꯗꯤ ꯑꯩꯈꯣꯏꯗ ꯍꯥꯏꯗꯤ ꯉꯁꯥꯏ ꯑꯩꯈꯣꯏꯒꯤ ꯁꯔꯀꯥꯔꯁꯤꯅ ꯐꯖꯅ ꯃꯣꯏꯗ ꯄꯨꯛꯅꯤꯡ ꯆꯤꯡꯁꯤꯟꯕꯤꯔꯕꯅꯤꯅ ꯍꯥꯏꯗꯤ ꯑꯩꯈꯣꯏꯒꯤ ꯁꯦꯟꯃꯤꯠꯂꯣꯟꯗꯁꯨ ꯌꯥꯝꯅ ꯀꯥꯟꯅꯕ ꯍꯥꯏꯗꯤ ꯃꯣꯏ ꯂꯥꯛꯄ ꯃꯇꯝꯗ ꯑꯩꯈꯣꯏꯒꯤꯁꯤꯗ ꯐꯪꯉꯤꯕ ꯃꯌꯥꯝꯁꯦ ꯃꯣꯏꯅꯁꯨ ꯎꯕꯤꯔꯒ ꯌꯥꯝ ꯑꯩꯈꯣꯏꯗꯁꯨ ꯌꯥꯝ ꯀꯥꯟꯅꯕꯗꯣ ꯑꯣꯏꯔꯦ